ꯍꯂꯣ ꯍꯣꯏ ꯍꯪꯕꯤꯌꯨ ꯁꯉꯥꯏ ꯄꯥꯛ ꯍꯥꯏꯁꯤ ꯃꯣꯏꯔꯥꯡꯗ ꯂꯩꯖꯩ ꯑꯗꯨ ꯁꯉꯥꯏ ꯄꯥꯛꯇꯨ ꯌꯥꯝꯅ ꯐꯖꯕꯅꯤ ꯑꯗꯣꯝ ꯂꯥꯛꯅꯤꯡꯕ ꯐꯥꯎꯕ꯭ꯔꯣ

ꯍꯣꯏ ꯑꯗꯣꯝꯒꯤ ꯑꯄꯥꯝꯕꯗꯨ ꯃꯇꯦꯡꯗꯨ ꯑꯩ ꯄꯥꯡꯖꯒꯦ ꯍꯥꯏꯔꯤꯕ ꯁꯉꯥꯏ ꯄꯥꯛ ꯑꯁꯦ ꯌꯥꯝ ꯃꯐꯝꯁꯨ ꯌꯥꯝꯅ ꯆꯥꯎꯏ ꯌꯥꯝꯅ ꯐꯖꯕ ꯃꯈꯜ ꯃꯈꯜ ꯂꯩ ꯌꯦꯡꯕꯗ ꯂꯥꯛꯄ ꯃꯇꯝꯗ ꯁꯉꯥꯏꯈꯛꯇ ꯅꯠꯇꯅ ꯑꯇꯣꯞꯄ ꯃꯐꯝ ꯂꯣꯛꯇꯥꯛ ꯄꯥꯠ ꯁꯦꯟꯗ꯭ꯔꯥ ꯍꯥꯏꯔꯤꯕ ꯃꯈꯜꯁꯤꯡꯁꯤꯁꯨ ꯌꯦꯡꯕ ꯐꯪꯖꯒꯅꯤ ꯑꯗꯨꯅ ꯑꯗꯣꯝꯅ ꯂꯥꯛꯅꯤꯡꯏꯕꯗꯨ ꯂꯥꯛꯄꯤꯌꯨ ꯀꯤꯂꯣꯃꯤꯇꯔꯗꯤ ꯈꯔ ꯌꯥꯝꯃꯒꯅꯤ ꯅꯥꯏꯟ ꯇꯦꯟ ꯑꯗꯨꯃꯥꯏꯅ ꯑꯣꯏꯔꯒꯅꯤ ꯑꯗꯨꯅ ꯑꯗꯨꯒꯤ ꯈꯨꯗꯣꯡꯆꯥꯕꯒꯤ ꯒꯥꯔꯤꯒꯤ ꯑꯩꯅ ꯗꯤꯂꯤꯚꯔ ꯇꯧꯖꯔꯛꯑꯒꯦ ꯒꯥꯔꯤ ꯊꯥꯖꯔꯛꯑꯒꯦ ꯑꯗꯣꯝꯒꯤ ꯐꯣꯟ ꯅꯝꯕꯔ ꯄꯤꯕꯤꯔꯛꯑꯣ ꯄꯦꯃꯦꯟ ꯇꯧꯔꯕꯁꯨ ꯌꯥꯏ ꯀꯦꯁ ꯑꯣꯏꯅ ꯊꯤꯔꯕꯁꯨ ꯌꯥꯏ ꯑꯗꯣꯝ ꯑꯄꯥꯝꯕꯗꯨ ꯇꯧꯕꯤꯌꯨ ꯑꯩꯈꯣꯏꯗꯤ ꯇꯨꯔꯤꯁꯁꯤꯡꯕꯨ ꯅꯨꯡꯉꯥꯏꯅ ꯃꯐꯝ ꯌꯧꯅ ꯊꯤꯟꯕꯤꯕ ꯑꯁꯤꯈꯛꯇꯪꯅꯤ ꯍꯣꯏ ꯄꯥꯡꯖꯒꯦ ꯑꯗꯣꯝꯅ ꯄꯥꯝꯕ ꯈꯨꯗꯤꯡꯃꯛ ꯑꯩꯈꯣꯏꯅ ꯃꯇꯦꯡ ꯄꯥꯡꯖꯒꯦ

ꯍꯣꯏ ꯍꯣꯏ ꯑꯗꯣꯝꯒꯤ ꯑꯄꯥꯝꯕꯗꯨ ꯑꯩꯁꯨ ꯃꯇꯦꯡ ꯄꯥꯡꯖꯔꯒꯦ ꯍꯥꯏꯔꯤꯕ ꯇꯥꯏꯃꯤꯡꯗꯨꯗ ꯅꯪꯁꯨ ꯁꯣꯏꯗꯅꯕ ꯑꯩꯁꯨ ꯁꯣꯏꯗꯅꯕ ꯑꯩꯈꯣꯏ ꯑꯅꯤ ꯊꯦꯡꯅꯔꯒ ꯁꯉꯥꯏ ꯐꯦꯁꯇꯤꯚꯦꯜꯒꯤ ꯅꯨꯡꯉꯥꯏꯔꯕ ꯀꯨꯝꯍꯩ ꯑꯁꯤꯕꯨ ꯌꯦꯡꯕ ꯆꯠꯃꯤꯟꯅꯔꯁꯤ ꯍꯣꯏ ꯍꯣꯏ